ꯑꯩꯅ ꯏꯟꯗꯛꯁꯟ ꯑꯃ ꯂꯩꯖꯔꯨꯕꯅꯤ ꯃꯃꯟꯅ ꯂꯤꯁꯤꯡ ꯃꯉꯥꯒ ꯆꯍꯨꯝ ꯄꯤ ꯑꯣꯐꯔꯗ ꯄ꯭ꯔꯦꯁꯔ ꯀꯨꯀꯔ ꯑꯃꯁꯨ ꯍꯥꯞꯄꯤꯔꯛꯏ ꯏꯟꯗꯛꯁꯟ ꯑꯁꯤꯒꯤ ꯕ꯭ꯔꯥꯟꯗꯤ ꯄꯤꯖꯟꯅꯤ ꯍꯥꯏꯔꯤꯕ ꯄꯣꯠ ꯑꯁꯤ ꯀ꯭ꯋꯥꯂꯤꯇꯤ ꯑꯗꯨꯛꯀꯤ ꯃꯇꯤꯛ ꯂꯩ ꯁꯤꯖꯤꯟꯅꯕꯗ ꯌꯥꯝꯅ ꯅꯨꯡꯉꯥꯏ ꯃꯔꯝꯗꯤ ꯑꯩꯅ ꯃꯁꯤꯗ ꯇꯥꯏꯝ ꯃꯦꯅꯦꯖꯀꯤ ꯃꯇꯨꯡ ꯏꯟꯅ ꯑꯩꯒꯤ ꯊꯕꯛꯀꯤ ꯃꯇꯨꯡ ꯏꯟꯅ ꯑꯩꯅ ꯂꯣꯟꯒꯗꯣꯔꯤꯕ ꯁꯪꯒꯣꯝꯕꯨ ꯑꯣꯏꯔꯕꯁꯨ ꯏꯁꯤꯡꯕꯨ ꯑꯣꯏꯔꯕꯁꯨ ꯃꯥꯒꯤ ꯇꯥꯏꯝ ꯁꯦꯠ ꯇꯧꯔꯝꯃꯕ ꯃꯇꯨꯡꯗ ꯃꯊꯟꯇ ꯃꯨꯠꯆꯕ ꯑꯣꯇꯣꯃꯦꯇꯤꯀꯦꯜ ꯁ꯭ꯇꯣꯞ ꯇꯧꯕꯒꯤ ꯐꯦꯁꯤꯂꯤꯇꯤꯁꯨ ꯂꯩ ꯑꯗꯨꯅ ꯑꯩꯟ ꯁꯪꯒꯣꯝ ꯊꯥꯡꯒꯠꯂꯝꯃꯒ ꯑꯉꯥꯡꯕꯨ ꯎꯔꯨꯖꯕꯤꯔꯁꯨ ꯃꯐꯤ ꯃꯔꯣꯜ ꯂꯣꯏꯁꯟꯕꯤꯔꯕꯁꯨ ꯆꯥꯛ ꯏꯁꯤꯡ ꯊꯣꯡꯉꯕꯁꯨ ꯃꯁꯥ ꯃꯊꯟꯇ ꯑꯣꯇꯣꯀꯠ ꯍꯥꯏꯕꯗꯤ ꯃꯨꯠꯄꯒꯤ ꯐꯦꯁꯤꯂꯤꯇꯤꯁꯨ ꯂꯩ ꯑꯗꯨꯅ ꯇꯥꯏꯝ ꯃꯦꯅꯦꯖ ꯇꯧꯕꯇꯕꯨ ꯁꯤꯖꯤꯟꯅꯕ ꯃꯇꯝꯗ ꯃꯥꯒꯤ ꯁꯤꯖꯤꯟꯅꯒꯗꯣꯔꯤꯕ ꯍꯥꯏꯕꯗꯤ ꯁꯪꯒꯣꯝ ꯂꯣꯟꯕ ꯑꯣꯏꯔꯣ ꯏꯁꯤꯡ ꯁꯥꯍꯟꯕ ꯑꯣꯏꯔꯣ ꯀꯥꯡꯉꯧ ꯉꯧꯕꯕꯨ ꯑꯣꯏꯔꯣ ꯃꯥꯒꯤ ꯇꯥꯏꯝ ꯃꯦꯅꯦꯖꯇꯨꯗ ꯁꯦꯠ ꯇꯧꯔꯒ ꯊꯝꯕꯤꯔꯝꯃꯕ ꯃꯇꯨꯡꯗ ꯃꯁꯥ ꯃꯊꯟꯇ ꯑꯣꯇꯣꯀꯠꯇ ꯃꯨꯠꯆꯔꯝꯃꯒ ꯑꯩꯈꯣꯏꯒꯤ ꯊꯕꯛꯇꯨꯁꯨ ꯄꯥꯡꯊꯣꯛꯄꯗ ꯌꯥꯝ ꯊꯨꯅ ꯑꯊꯨꯕ ꯃꯇꯝꯗꯁꯨ ꯂꯣꯏꯕ ꯉꯝꯍꯜꯂꯤ ꯑꯗꯨꯒ ꯌꯥꯝꯅ ꯀꯥꯟꯅꯕ ꯑꯩꯈꯣꯏꯗ ꯇꯥꯏꯝ ꯃꯦꯅꯦꯖ ꯊꯕꯛ ꯑꯃ ꯇꯧꯔꯤꯉꯩꯗ ꯑꯃ ꯇꯧꯕ ꯌꯥꯕꯒꯤ ꯈꯨꯗꯣꯡ ꯆꯥꯕꯁꯨ ꯄꯤ ꯃꯔꯝ ꯑꯗꯨꯅ ꯃꯁꯤꯒꯤ ꯄꯣꯠ ꯑꯁꯤ ꯌꯥꯝꯅ ꯐꯩ ꯍꯥꯏꯗꯅ ꯃꯌꯥꯝꯒꯤ ꯃꯐꯝꯗ ꯊꯝꯖꯅꯤꯡꯏ